ꯕꯥꯏꯛ ꯕꯥꯏꯛ ꯈꯔꯒꯤ ꯃꯃꯤꯡ ꯍꯥꯏꯖꯔꯕꯗ ꯔꯣꯌꯦꯜ ꯏꯟꯐꯤꯟ ꯊ꯭ꯔꯤ ꯐꯤꯐꯇꯤ ꯀꯋꯥꯁꯥꯀꯤ ꯑꯃꯗꯤ ꯀꯦ ꯇꯤ ꯑꯦꯝ ꯑꯁꯤꯅꯤ ꯑꯗꯨꯒ ꯑꯩꯒꯤ ꯑꯣꯏꯅ ꯄꯥꯝꯖꯕ ꯕꯥꯏꯛꯇꯤ ꯔꯣꯌꯦꯜ ꯏꯟꯐꯤꯟ ꯑꯁꯤ ꯄꯥꯝꯃꯤ ꯑꯗꯨꯒ ꯔꯣꯌꯦꯜ ꯏꯟꯐꯤꯟ ꯔꯣꯌꯦꯜ ꯏꯟꯐꯤꯟ ꯑꯁꯤꯅ ꯂꯣꯡ ꯖꯔꯅꯤꯒꯨꯝꯕ ꯇ꯭ꯔꯥꯕꯦꯜ ꯇꯧꯕ ꯃꯇꯝꯗ ꯃꯁꯤꯅ ꯌꯥꯝꯅ ꯅꯨꯡꯉꯥꯏꯔꯛꯏ ꯑꯃꯗꯤ ꯀꯝꯐꯣꯔꯇꯦꯕꯜ ꯑꯣꯏ ꯑꯗꯨꯒ ꯕꯥꯏꯛ ꯊꯧꯕ ꯃꯇꯝꯗ ꯈꯣꯡ ꯆꯣꯛꯊꯕ ꯈꯨꯗꯥꯡ ꯁꯤꯊꯕꯒꯤ ꯆꯥꯟꯁ ꯑꯁꯤꯁꯨ ꯑꯩꯈꯣꯏꯒꯤ ꯔꯣꯌꯦꯜ ꯏꯟꯐꯤꯟ ꯑꯁꯤꯅ ꯍꯟꯊꯍꯜꯂꯤ ꯃꯁꯤꯅ ꯂꯣꯡ ꯖꯔꯅꯤꯗ ꯌꯥꯝꯅ ꯅꯨꯡꯉꯥꯏꯕ ꯕꯥꯏꯛ ꯃꯈꯜ ꯑꯃ ꯑꯣꯏ